ꯑꯣ ꯃꯥꯅꯤ ꯃꯥꯅꯤ ꯃꯥꯅꯤ

ꯑꯣ ꯍꯣꯏ ꯍꯣꯏ ꯍꯣꯏ ꯅꯪ ꯊꯦꯡꯅꯕꯁꯦ ꯌꯥꯝ ꯅꯨꯡꯉꯥꯏꯔꯦ ꯌꯥꯝ ꯅꯨꯡꯉꯥꯏꯔꯦ ꯎꯝ

ꯍꯣꯏ ꯍꯣꯏ ꯎꯝ

ꯍꯣꯏ ꯍꯣꯏ

ꯍꯣꯏ ꯍꯣꯏ ꯎꯝ ꯎꯝ ꯎꯝ ꯍꯣꯏ ꯎꯝ ꯌꯥꯝ ꯅꯨꯉꯥꯏꯔꯦ ꯑꯣꯖꯥ ꯀꯩꯅꯣꯝꯇꯪ ꯑꯗꯨꯅꯤ ꯑꯩꯁꯨ ꯅꯍꯥꯟꯗꯤ ꯅꯍꯥ ꯈꯔ ꯂꯥꯛꯑꯒ ꯁꯨꯝ ꯍꯥꯏꯗꯤ ꯂꯥꯏꯔꯤꯛꯇ ꯀꯩꯗ ꯁꯨꯝ ꯌꯥꯎꯕꯀꯣ ꯃꯅꯤꯄꯨꯔꯒꯤ ꯁꯒꯣꯜ ꯀꯥꯡꯖꯩꯁꯤꯒꯤ ꯃꯇꯥꯡꯁꯤꯗꯗꯤ ꯑꯩꯈꯣꯏꯁꯤꯅꯗꯤ ꯑꯥ ꯃꯆꯤ ꯃꯌꯥꯗ ꯂꯣꯏꯖꯤꯡ ꯂꯣꯌꯥ ꯂꯩꯕꯅꯤꯅ ꯑꯗꯨꯏ ꯃꯇꯝꯗꯗꯤ ꯂꯥꯏꯔꯤꯛꯇꯗꯤ ꯁꯨꯝ ꯀꯔꯤ ꯀꯃꯥꯏꯅ ꯇꯧꯕꯅꯣꯅ ꯈꯪꯗꯃꯤꯅ ꯑꯣꯖꯥ ꯍꯣꯏꯅ ꯑꯗꯨꯝ ꯈꯔ ꯃꯄꯥꯟ ꯊꯣꯛꯄꯅꯤꯅ ꯑꯗꯨꯏ ꯃꯇꯥꯡꯗꯨꯗ ꯑꯣꯖꯥ ꯍꯣꯏ ꯍꯤꯃꯥꯂꯣꯏ ꯈꯔ ꯌꯨꯝꯗꯨꯒꯤ ꯃꯤ ꯈꯔ ꯁꯨꯝ ꯆꯠꯅꯈꯤ ꯄꯥꯎ ꯇꯥꯕꯅꯦ ꯑꯩꯁꯨ ꯌꯨꯝꯗ ꯑꯉꯥꯡꯃꯈꯩ ꯂꯥꯛꯄꯗꯨꯗ ꯑꯩꯁꯨ ꯑꯦ ꯑꯩ ꯁꯨꯃꯥꯏꯅ ꯇꯧꯗꯧꯔꯤ ꯈꯪꯅꯕ ꯑꯦ ꯑꯩꯈꯣꯏ ꯏꯃꯥꯟꯅꯕ ꯂꯩ ꯑꯗꯨꯗ ꯋꯥꯔꯤꯗꯣ ꯇꯧꯒꯦ ꯑꯗꯨꯒ ꯅꯣꯡꯃ ꯑꯗꯨꯏ ꯃꯇꯥꯡꯗꯨꯗ ꯍꯦꯟꯅ ꯑꯩꯈꯣꯏ ꯃꯌꯨꯝꯗ ꯆꯠꯂꯒ ꯋꯥꯔꯤ ꯋꯥꯇꯥꯏꯗꯨ ꯇꯧꯔꯨꯁꯤ ꯍꯥꯏꯅ ꯑꯗꯨꯃꯥꯏꯅ ꯈꯟꯅꯕꯅꯦ ꯑꯗꯨ ꯌꯥꯝ ꯅꯨꯉꯥꯏꯖꯔꯦ ꯑꯣꯖꯥꯅ ꯅꯤꯡꯁꯤꯡꯉꯥꯛꯑꯒ ꯁꯨꯃꯥꯏꯅ ꯇꯧꯕꯤꯔꯤ ꯄꯣꯠꯁꯤ ꯃꯇꯥꯡꯁꯤ

ꯇꯧꯕꯤꯗꯣ ꯑꯪ ꯑꯥ ꯎꯝ ꯎꯝ ꯎꯝ ꯍꯣꯏ

ꯎꯝ ꯎꯝ ꯎꯝ ꯎꯝ

ꯑꯣ ꯑꯣ ꯌꯥꯅꯤ ꯌꯥꯝꯅꯗꯤ ꯃꯇꯝꯗꯣ ꯑꯗꯨꯝ ꯃꯇꯝꯗꯣ ꯑꯗꯨꯝ ꯍꯥꯏꯕꯤꯔꯛꯑꯣ ꯄꯥꯎꯗꯣ ꯄꯤꯕꯤꯔꯛꯑꯣ ꯑꯩ ꯑꯗꯨꯝ ꯑꯉꯥꯡꯃꯈꯩꯗꯨꯒ ꯂꯥꯛꯑꯒꯀꯣ ꯃꯣꯏꯁꯨ ꯈꯪꯅꯤꯡꯕ ꯀꯔꯤꯇꯧꯕ ꯃꯌꯥꯝꯗꯣ ꯑꯗꯨꯒ ꯇꯥꯛꯄꯤꯒꯦ ꯎꯝ

ꯎꯝ ꯎꯝ

ꯍꯣꯏ ꯍꯣꯏ ꯑꯁ ꯑꯣ ꯍꯣꯏ ꯍꯣꯏ ꯍꯣꯏ ꯍꯣꯏ ꯑꯣ ꯇꯧꯖꯔꯛꯀꯦ ꯇꯧꯖꯔꯛꯀꯦ ꯌꯥꯝ ꯌꯥꯝ ꯅꯨꯉꯥꯏꯖꯔꯦ ꯍꯌꯦꯡ ꯑꯗꯨꯒꯤ ꯅꯨꯃꯤꯠꯇꯨꯗ ꯈꯔ ꯇꯧꯕꯤꯔꯛꯑꯣ ꯄꯥꯎꯗꯣ ꯄꯤꯕꯤꯔꯛꯑꯣ ꯑꯗꯨꯒ ꯑꯗꯨꯝ ꯅꯨꯃꯤꯠꯇꯨꯗ ꯂꯥꯛꯑꯒ ꯑꯩꯈꯣꯏꯁꯨ ꯑꯗꯨꯝ ꯎꯅꯔꯒ ꯊꯦꯡꯅꯔꯒ ꯋꯥꯔꯤꯗꯣ ꯐꯖꯅ ꯁꯥꯟꯅꯔꯁꯤ ꯑꯉꯥꯡꯃꯈꯩꯗꯨꯒ ꯌꯥꯎꯔꯒ ꯑꯩ ꯄꯨꯂꯞ ꯄꯨꯖꯔꯛꯀꯦ ꯑꯗꯨꯒ ꯍꯌꯦꯡ ꯑꯩ ꯐꯣꯟ ꯅꯝꯕꯔ ꯁꯦꯕ ꯇꯧꯁꯤꯟꯖꯔꯒꯦ ꯎꯝ ꯎꯝ ꯐꯣꯟ ꯅꯝꯕꯔ ꯁꯦꯕ ꯇꯧꯁꯤꯟꯖꯔꯒꯦ ꯑꯗꯨꯒ ꯍꯌꯦꯡ ꯑꯗꯨꯝ ꯄꯥꯎ ꯐꯥꯎꯅꯔꯁꯤ ꯁꯣꯏꯗꯅꯗꯤ ꯄꯥꯎꯗꯣ ꯐꯥꯎꯕꯤꯔꯛꯎꯀꯣ ꯃꯇꯝꯗꯣ ꯇꯧꯕꯇꯕꯨ ꯃꯇꯝꯗꯣ

ꯍꯣꯏ ꯍꯣꯏ ꯐꯔꯦ ꯐꯔꯦ ꯑꯗꯨꯗꯤ ꯎꯝ ꯎꯝ ꯎꯝ ꯐꯔꯦ ꯐꯔꯦ ꯌꯥꯝ ꯅꯨꯡꯉꯥꯏꯖꯔꯦ ꯑꯝꯇꯪꯒ ꯐꯔꯦ ꯐꯔꯦ ꯊꯝꯃꯦ ꯊꯝꯃꯦ ꯎꯝ ꯎꯝ